ꯈꯥꯃꯦꯟ ꯆꯠꯄ ꯍꯥꯏꯗꯤ ꯑꯩꯈꯣꯏ ꯐꯩꯖꯣꯝꯗ ꯈꯥꯃꯦꯟ ꯆꯠꯄ ꯍꯥꯏꯗꯅ ꯑꯗꯨꯒꯨꯝꯕ ꯁꯦꯠꯂꯤ ꯑꯗꯨꯒ ꯑꯩꯈꯣꯏꯒꯤ ꯏꯆꯝ ꯆꯝꯅ ꯌꯥꯎꯕ ꯑꯩꯈꯣꯏꯒꯤ ꯂꯥꯏ ꯍꯔꯥꯎꯕ ꯑꯩꯈꯣꯏꯒꯤ ꯅꯍꯥꯁꯤꯡꯅꯗꯤ ꯑꯌꯥꯝꯕꯅ ꯑꯩꯈꯣꯏꯒꯤ ꯐꯤ ꯑꯉꯧꯕꯅ ꯐꯩꯖꯣꯝ ꯐꯤ ꯑꯉꯧꯕ ꯐꯤ ꯑꯉꯧꯕ ꯁꯦꯠꯂꯒ ꯑꯗꯨꯝ ꯂꯥꯏ ꯍꯔꯥꯎꯕꯁꯤ ꯌꯥꯎꯏ ꯑꯁꯨꯃꯥꯏꯅ ꯌꯥꯎꯏ ꯑꯗꯨꯒ ꯑꯩꯈꯣꯏꯒꯤ

ꯁꯟꯗ꯭ꯔꯦꯝꯕꯤ ꯄꯔꯦꯡꯒ ꯁꯤꯑꯦ ꯁꯨꯃꯥꯏꯅ ꯇꯧꯏ ꯑꯩꯈꯣꯏꯅ ꯂꯥꯏ ꯍꯔꯥꯎꯕꯒꯤ ꯈꯣꯠꯄꯒꯤ ꯇꯧꯕ ꯃꯇꯝꯁꯤꯗ ꯇ꯭ꯔꯦꯗꯤꯁꯟꯅꯦꯜꯒꯤ ꯗ꯭ꯔꯦꯁꯁꯦ ꯁꯨꯃꯥꯏꯅ ꯂꯩ